ꯚꯥꯏ ꯍꯌꯦꯡꯁꯤ ꯃꯤꯅꯤ ꯏꯁꯇꯦꯗꯤꯌꯝꯗ ꯐꯨꯠꯕꯣꯜ ꯁꯥꯟꯅꯒꯅꯤ ꯍꯥꯏꯌꯦ ꯌꯦꯡꯕ ꯆꯠꯁꯤꯔꯥ ꯍꯌꯦꯡ ꯏꯃꯥꯟꯅꯕꯤ ꯈꯔ ꯍꯧꯔꯒ ꯃꯤꯅꯤ ꯏꯁꯇꯦꯗꯤꯌꯝꯗ ꯆꯠꯂꯁꯦ ꯑꯗꯨꯒ ꯑꯆꯥ ꯑꯊꯛꯀꯨꯝꯕꯁꯨ ꯂꯧꯔꯒ ꯑꯗꯨꯝ ꯄꯨꯔꯁꯤꯅ ꯑꯗꯨ ꯁꯤꯡꯖꯨꯒꯨꯝꯕꯁꯨ ꯌꯥꯎꯍꯟꯁꯤꯔꯥ ꯑꯗꯨꯒ ꯑꯂꯨ ꯁꯥꯛꯀꯨꯝꯕꯁꯨ ꯌꯥꯎꯍꯟꯕ ꯌꯥꯏꯅꯀꯣ ꯑꯗꯨꯒ ꯑꯁꯣꯝꯗ ꯀꯩꯅꯣ ꯏꯁꯄꯣꯔꯠ ꯐꯤꯜꯗ ꯅꯩꯔꯨꯔꯁꯦ ꯑꯗꯨ ꯍꯌꯦꯡ ꯀꯅꯥ ꯀꯅꯥ ꯇꯥꯏ ꯍꯥꯏꯕ꯭ꯔꯣ ꯐꯨꯠꯕꯣꯜꯗꯣ ꯑꯁ ꯑꯗꯨ ꯍꯌꯦꯡꯁꯤ ꯈꯔ ꯉꯟꯅ ꯆꯠꯁꯤ ꯍꯥꯏꯕ꯭ꯔꯥ ꯊꯦꯡꯅ ꯆꯠꯁꯤ ꯍꯥꯏꯕ꯭ꯔꯥ ꯑꯣꯍꯣ ꯑꯗꯨ ꯄꯨꯡ ꯄꯨꯡ ꯇꯔꯥ ꯑꯗꯨꯋꯥꯏꯗꯗꯤ ꯌꯥꯅꯤꯅꯀꯣ ꯍꯣꯏ ꯑꯗꯨꯅꯦ ꯑꯗꯨ ꯍꯌꯦꯡꯗꯤ ꯐꯖꯅ ꯅꯩꯔꯨꯔꯁꯦ ꯑꯗꯨ ꯀꯅꯥ ꯀꯅꯥ ꯍꯧꯁꯤꯔꯣ ꯏꯃꯥꯟꯅꯕꯤ ꯃꯈꯩ ꯍꯧꯁꯦ ꯑꯗꯨ ꯆꯠꯄꯩꯁꯤꯗꯤ ꯀꯔꯤꯅ ꯆꯠꯀꯅꯤ ꯑꯗꯨꯝ ꯇꯦꯛꯁꯤ ꯑꯃ ꯋꯥꯏꯁꯤ ꯍꯥꯏꯕ꯭ꯔꯥ ꯅꯠꯇ꯭ꯔꯒꯅ ꯀꯔꯃꯥꯏ ꯇꯧꯁꯤ ꯍꯥꯏꯕ꯭ꯔꯣ ꯍꯣꯏꯅꯦ ꯇꯦꯛꯁꯤꯗꯨꯅ ꯃꯤ ꯈꯔ ꯆꯟꯒꯅꯤꯀꯣ ꯑꯗꯨ ꯆꯠꯂꯁꯨ ꯁꯣꯝꯗ ꯉꯟꯅ ꯆꯠꯂꯒ ꯑꯗꯨꯒ ꯃꯣꯏ ꯃꯦꯠꯁꯇꯨ ꯉꯟꯅ ꯍꯧꯔꯗꯤ ꯑꯗꯨ ꯃꯦꯠꯁꯇꯣ ꯌꯦꯡꯉꯒ ꯑꯗꯨꯝ ꯉꯟꯅ ꯍꯜꯂꯛꯁꯦꯕꯀꯣ ꯍꯣꯏ ꯉꯟꯅ ꯍꯥꯏꯗꯤ ꯄꯨꯡ ꯇꯨ ꯊꯥꯔꯇꯤ ꯅꯠꯇ꯭ꯔꯒꯅ ꯄꯨꯡ ꯊ꯭ꯔꯤ ꯑꯗꯨꯋꯥꯏꯗ ꯍꯜꯂꯛꯑꯁꯦꯕ ꯑꯗꯨꯒ ꯀꯔꯥꯏ ꯀꯔꯥꯏꯗ ꯀꯣꯏꯅꯤꯡꯉꯥꯏ ꯂꯩꯕ꯭ꯔꯥ ꯍꯥꯏꯁꯨ ꯊꯤꯔꯁꯦ ꯑꯗꯨ ꯌꯦꯡꯕ ꯂꯣꯏꯔꯒꯀꯣ

ꯉꯥꯏꯈꯣ ꯀꯩꯅꯣ ꯅꯪ ꯏꯃꯥꯟꯅꯕꯤꯁꯤꯡꯗꯣ ꯄꯥꯎ ꯍꯣꯔꯦꯟ ꯂꯣꯏꯅꯃꯛ ꯄꯤꯈ꯭ꯔꯣꯕꯀꯣ ꯑꯩꯗꯤ ꯁꯪꯉꯔꯣꯏꯕ ꯍꯣꯏ ꯑꯗꯨꯗꯤ ꯐꯔꯦ ꯊꯝꯃꯒꯦ